ꯕꯥꯏꯛ ꯊꯧꯕꯁꯦ ꯏꯁꯥꯒꯤꯗꯤ ꯌꯥꯝ ꯅꯨꯡꯉꯥꯏꯕ ꯑꯦꯛꯇꯤꯕꯤꯇꯤ ꯑꯃ ꯑꯣꯏꯌꯦꯅ ꯈꯜꯂꯤ ꯑꯗꯨꯕꯨ ꯏꯁꯥꯒꯤ ꯕꯥꯏꯛꯁꯦ ꯈꯔ ꯐꯖꯅ ꯃꯦꯟꯇꯦꯟ ꯇꯧꯕ ꯑꯃꯗꯤ ꯆꯪꯉꯤ ꯏꯁꯥꯒꯤꯗꯤ ꯕꯥꯏꯛ ꯍꯞꯇꯥ ꯈꯨꯗꯤꯡꯒꯤ ꯑꯃꯨꯔꯛꯇꯤ ꯁꯨꯇꯤ ꯅꯨꯃꯤꯠꯇ ꯊꯥꯡꯖꯔ ꯅꯣꯃꯥꯏꯖꯤꯡꯒꯨꯝꯕꯗ ꯑꯣꯏꯔꯁꯨ ꯑꯦꯠ ꯂꯤꯁ ꯆꯥꯝꯕ ꯈꯣꯠꯄ ꯁꯦꯡꯗꯣꯛꯄ ꯆꯥꯝꯕ ꯑꯗꯨꯝ ꯇꯧꯋꯤ ꯑꯗꯨꯒ ꯇꯥꯏꯌꯔ ꯄ꯭ꯔꯦꯁꯔꯒꯨꯝꯕ ꯑꯗꯩꯗꯤ ꯑꯣꯏꯜꯁ ꯏꯟꯖꯤꯟ ꯑꯣꯏꯜ ꯆꯦꯛ ꯇꯧꯕ ꯑꯗꯨꯒ ꯀꯩꯅꯣ ꯕ꯭ꯔꯦꯛ ꯐ꯭ꯂꯨꯏꯗ ꯑꯗꯨꯒꯨꯝꯕ ꯏꯝꯄꯣꯔꯇꯦꯟ ꯑꯣꯏꯕ ꯁꯤꯒꯤ ꯕꯥꯏꯛꯀꯤ ꯀꯩꯅꯣ ꯕꯥꯏꯛꯀꯤ ꯌꯦꯡꯕꯁꯦ ꯌꯦꯡꯓꯜꯂꯦꯕ ꯑꯧꯏꯜ ꯆꯦꯟꯖ ꯇꯧꯒꯗ꯭ꯔꯥ ꯕ꯭ꯔꯦꯛ ꯐꯨꯋꯤꯗ ꯐꯖꯟꯅ ꯌꯥꯎꯔꯤꯔꯥ ꯕ꯭ꯔꯦꯛ ꯐꯥꯕ ꯈꯣꯠꯄ ꯐꯖꯟ ꯇꯧꯔꯤꯕ꯭ꯔꯥ ꯑꯗꯨꯒ ꯇꯥꯏꯌꯔ ꯄ꯭ꯔꯦꯁꯔ ꯍꯥꯏꯁꯦ ꯀꯨꯏꯅ ꯁꯥꯡꯅ ꯂꯝꯕꯤ ꯁꯥꯡꯕ ꯊꯧꯕꯗꯗꯤ ꯌꯥꯝꯅ ꯃꯥꯔꯨ ꯂꯩꯕ ꯄꯣꯠꯅꯤ ꯑꯗꯨꯒ ꯁꯣꯝꯗ ꯒꯥꯔꯤꯒꯤ ꯁꯔꯕꯤꯁꯤꯡꯒꯨꯝꯕꯁꯦ ꯑꯣꯜꯋꯦꯖꯁ ꯁꯣꯏꯗꯅ ꯑꯣꯟ ꯇꯥꯏꯝ ꯑꯗꯨꯝ ꯇꯧꯍꯟꯕ ꯁꯔꯕꯤꯁꯤꯡ ꯐꯖꯟꯅ ꯇꯧꯕ ꯑꯗꯩ ꯒꯥꯔꯤꯒꯤ ꯃꯦꯟꯇꯦꯟ ꯐꯖꯅ ꯇꯧꯔꯗꯤ ꯑꯗꯨꯝ ꯊꯧꯕꯁꯤꯗ ꯄ꯭ꯔꯣꯕ꯭ꯂꯦꯝ ꯌꯥꯝ ꯀꯟ ꯊꯣꯛꯇꯦ ꯊꯧꯕꯗꯁꯨ ꯅꯨꯡꯉꯥꯏ ꯏꯁꯥꯒꯤ ꯑꯦꯛꯁꯄꯤꯔꯦꯟꯁꯇꯒꯤ ꯍꯥꯏꯕꯗ ꯑꯦꯛꯁꯄꯤꯔꯦꯟꯁꯦ ꯌꯥꯝ ꯅꯨꯡꯉꯥꯏ ꯄ꯭ꯂꯦꯁꯦꯟ ꯑꯣꯏꯕ ꯔꯤꯂꯦꯛꯁꯤꯡ ꯑꯣꯏꯕ ꯍꯥꯏ ꯇꯥꯔꯦ ꯃꯥ ꯑꯣꯄꯟ ꯔꯣꯠꯇ ꯊꯧꯕ ꯑꯣꯄꯟ ꯔꯣꯠꯇ ꯊꯧꯕ ꯍꯥꯏꯋꯦ ꯑꯁꯥꯡꯕꯗ ꯁꯄꯤꯠ ꯈꯔ ꯈꯤꯇꯪ ꯅꯨꯡꯉꯥꯏꯕ ꯁꯄꯤꯠꯇ ꯅꯨꯡꯉꯥꯏꯅ ꯏꯪ ꯇꯞꯅ ꯊꯧꯕ ꯍꯥꯏꯁꯤꯗ ꯌꯥꯝ ꯐꯔꯤꯗꯝ ꯌꯥꯝ ꯐꯪꯕ ꯑꯦꯛꯁꯄꯤꯔꯦꯟꯁ ꯑꯃꯅꯤ ꯗꯣ ꯒꯥꯔꯤ ꯁꯤꯅ ꯑꯗꯨꯝ ꯑꯩꯅ ꯗꯦꯜꯂꯤ ꯇꯨ ꯒꯨꯔꯒꯥꯎ ꯍꯦꯟꯅ ꯅꯨꯡꯇꯤꯒꯤ ꯊꯕꯛꯀꯤ ꯑꯣꯏꯅ ꯆꯠꯂꯝꯃꯤ ꯒꯥꯔꯤ ꯊꯧꯕꯁꯦ ꯗꯦꯜꯂꯤ ꯇꯨ ꯒꯨꯔꯒꯥꯎ ꯗ ꯀꯤꯂꯣꯃꯤꯇꯔ ꯀꯨꯟꯃꯉꯥ ꯀꯨꯟꯇꯔꯨꯛ ꯅꯨꯡꯇꯤꯒꯤ ꯋꯥꯟ ꯁꯥꯏꯗ ꯆꯠꯄꯗ ꯑꯗꯨꯃꯥꯏ ꯊꯧꯔꯝꯕꯁꯦ ꯍꯞꯇꯥꯗ ꯅꯨꯃꯤꯠ ꯃꯉꯥꯅꯤ ꯑꯗꯨꯃꯥꯏꯅ ꯊꯧꯋꯤ ꯇ꯭ꯋꯦꯟꯇꯤꯐꯥꯏꯞ ꯀꯤꯂꯣꯃꯤꯇꯔ ꯆꯠꯄ ꯇ꯭ꯋꯦꯟꯇꯤꯐꯥꯏꯞ ꯀꯤꯂꯣꯃꯤꯇꯔ ꯍꯜꯂꯛꯄ ꯀꯤꯂꯣꯃꯤꯇꯔ ꯌꯥꯡꯈꯩ ꯅꯣꯡꯃꯒꯤ ꯊꯧꯕꯁꯦ ꯕꯥꯏꯛꯁꯦ ꯊꯧꯕꯁꯦ ꯑꯗꯨꯝ ꯈꯔꯗꯤ ꯋꯥꯔꯛꯄꯗꯣ ꯋꯤꯀꯦꯟꯒꯨꯝꯕꯗ ꯈꯤꯇꯪ ꯑꯣꯄꯟ ꯔꯣꯠ ꯍꯥꯏꯋꯦꯒꯨꯝꯕꯗ ꯏꯝꯃꯥꯅꯕ ꯈꯔꯒ ꯊꯧꯔꯒ ꯋꯥꯕꯗꯣ ꯑꯗꯨꯝ ꯀꯥꯎꯋꯦ ꯑꯗꯣ ꯁꯄꯦꯁꯦꯜꯂꯤ ꯋꯤꯛꯗꯦꯒꯨꯝꯕꯗ ꯊꯧꯕꯁꯦ ꯈꯤꯇꯪ ꯂꯝꯕꯤꯁꯨ ꯁꯥꯡꯅ ꯇ꯭ꯋꯦꯟꯇꯤ ꯐꯥꯏꯞ ꯀꯤꯂꯣꯃꯤꯇꯔ꯭ꯁ ꯍꯦꯟꯅ ꯑꯗꯨꯝ ꯁꯥꯡꯕꯅꯤ ꯄꯨꯡ ꯑꯃ ꯑꯃꯕꯨꯛꯀꯤ ꯖꯔꯅꯤ ꯑꯣꯏ ꯑꯗꯨꯁꯨ ꯇ꯭ꯔꯥꯐꯤꯛ ꯃꯥꯅꯨꯡꯗ ꯊꯧꯕꯗ ꯏꯁꯥꯁꯦ ꯋꯥꯕꯗꯤ ꯈꯔ ꯌꯥꯎꯔꯛꯏ ꯋꯥꯕꯁꯦ ꯑꯗꯨꯏ ꯇꯥꯏꯃꯤꯡꯁꯤꯗꯗꯤ ꯒꯥꯔꯤ ꯊꯧꯕꯁꯦ ꯈꯤꯇꯪꯗꯤ ꯗꯦꯟꯖꯔꯁ ꯑꯣꯏꯅꯤ ꯔꯤꯁ꯭ꯛ ꯈꯔ ꯂꯩ ꯑꯗꯨꯒꯨꯝꯕ ꯇꯥꯏꯝ ꯏꯁꯥ ꯅꯨꯡꯉꯥꯏꯇꯕ ꯋꯥꯔꯛꯄ ꯑꯗꯒꯤ ꯈ꯭ꯋꯥꯡꯒꯨꯝꯕ ꯅꯥꯔꯛꯄ ꯉꯛꯀꯨꯝꯕ ꯅꯥꯔꯛꯄ ꯍꯦꯜꯃꯦꯠꯁꯨ ꯎꯞꯄꯅꯤꯅ ꯀꯨꯏꯅ ꯀꯨꯏꯅ ꯎꯞꯄꯅꯤꯅ ꯉꯛ ꯅꯥꯔꯛꯄ ꯈ꯭ꯋꯥꯡ ꯅꯥꯔꯛꯄ ꯑꯗꯨꯝ ꯇꯧꯕꯅꯤꯅ ꯃꯔꯛ ꯃꯔꯛꯇ ꯁꯥꯏꯠꯇ ꯍꯥꯏꯋꯦꯗꯒ ꯂꯩꯕ ꯙꯥꯕꯒꯨꯝꯕ ꯍꯥꯏ ꯇꯥꯔꯦ ꯑꯆꯥꯄꯣꯠꯀꯨꯝꯕ ꯐꯪꯕ ꯔꯦꯁ ꯔꯦꯁꯁ꯭ꯇꯣꯞꯀꯨꯝꯕ ꯂꯩꯕ ꯑꯗꯨꯒꯨꯝꯕ ꯈꯥꯝꯃꯒ ꯃꯤꯅꯤꯠ ꯃꯉꯥ ꯇꯔꯥ ꯀꯣꯜꯗ꯭ꯔꯤꯡꯛꯒꯨꯝꯕ ꯊꯛꯄ꯭ꯔꯥ ꯂꯁꯁꯤꯒꯨꯝꯕ ꯊꯛꯄ꯭ꯔꯥ ꯑꯗꯨꯃꯥꯏ ꯇꯧꯔꯒ ꯏꯁꯥꯁꯦ ꯔꯤꯆꯥꯔꯖ ꯇꯧꯋꯤ ꯏꯁꯥꯁꯦ ꯑꯦꯂꯔꯠ ꯂꯩꯅꯕ ꯃꯤꯠ ꯅꯥ ꯁꯤꯡꯅꯕ ꯑꯗꯨꯃꯥꯏꯅ ꯇꯧꯔꯒ ꯗꯦꯟ ꯏꯁꯥꯁꯦ ꯑꯗꯨꯝ ꯁꯤꯗꯤ ꯊꯧꯕꯁꯦ ꯉꯝꯃꯅꯤ ꯀꯩꯝꯇ ꯇꯧꯗꯕꯤꯗ ꯑꯗꯨꯝ ꯊꯧꯕ ꯉꯝꯃꯅꯤꯅ ꯈꯪꯉꯀꯥꯟꯗ ꯑꯃꯨꯛꯀ ꯊꯧꯋꯦ ꯑꯗꯨꯒꯨꯝꯕꯗ ꯇꯧꯔꯛꯄꯁꯤꯅ ꯐꯖꯅ ꯒꯥꯔꯤ ꯊꯧꯕꯒꯤ ꯑꯦꯛꯁꯄꯤꯔꯦꯟꯁ ꯑꯃꯁꯨ ꯂꯧꯁꯜꯂꯦ ꯋꯥꯔꯁꯨ ꯊꯧꯕ ꯉꯝꯕ ꯑꯗꯩꯗꯤ ꯔꯤꯂꯦꯛꯁ ꯇꯧꯅꯕ ꯏꯟꯖꯣꯏ ꯇꯧꯅꯕ ꯊꯧꯕꯁꯨ ꯕꯣꯠ ꯑꯦꯛꯁꯄꯤꯔꯦꯟꯁꯁꯦ ꯇꯧꯔꯛꯑꯦ